ꯄꯥꯡꯒꯜ ꯍꯦꯟꯒꯠꯅꯕ ꯑꯃꯁꯨꯡ ꯊꯦꯛꯇꯣꯛ ꯊꯦꯛꯆꯤꯟ ꯌꯥꯅꯕ ꯍꯥꯟꯅ ꯑꯈꯣꯏꯅ ꯁꯇ꯭ꯔꯦꯁ ꯇꯧꯋꯤ ꯑꯗꯨ ꯑꯣꯏꯔꯒ ꯇꯞꯅ ꯇꯞꯅ ꯄ꯭ꯔꯦꯛꯇꯤꯁ ꯇꯧꯔꯒ ꯊꯦꯛꯄꯒꯤ ꯆꯥꯡ ꯍꯦꯡꯒꯠꯂꯛꯀꯅꯤ ꯅꯨꯡꯇꯤꯒꯤ ꯇꯧꯔꯒ ꯅꯨꯡꯇꯤꯒꯤ ꯍꯛꯆꯥꯡ ꯐꯕꯖꯨ ꯍꯦꯟꯒꯅꯤ ꯑꯐꯕ ꯆꯤꯟꯖꯥꯛꯁꯨ ꯆꯥꯒꯅꯤ